ꯑꯖꯤꯁ ꯑꯩꯅ ꯅꯪꯒꯤ ꯒꯥꯔꯤꯗꯣ ꯈꯔ ꯉꯟꯅ ꯂꯥꯛꯑꯣ ꯍꯥꯏꯔꯒ ꯅꯪꯅ ꯊꯦꯡꯅ ꯂꯥꯛꯑꯕꯅꯤꯅ ꯑꯩꯒꯤ ꯐ꯭ꯂꯥꯏꯠ ꯅꯪꯍꯧꯗ꯭ꯔꯦ ꯅꯪ ꯉꯁꯤꯒꯤ ꯅꯪꯒꯤ ꯑꯣꯛꯇꯣꯒꯤ ꯕꯥꯔꯥ ꯑꯩꯅ ꯄꯤꯔꯔꯣꯏ ꯅꯪ ꯁꯥꯎꯔꯅꯨ ꯍꯥꯏꯕꯗꯤ ꯑꯩꯒꯤ ꯐ꯭ꯂꯥꯏꯠꯁꯨ ꯅꯪꯗ꯭ꯔꯕꯅꯤꯅ ꯑꯩꯅ ꯅꯪꯒꯤ ꯕꯥꯔꯥꯁꯨ ꯄꯤꯔꯔꯣꯏ ꯍꯥꯏꯕꯅꯤ